ꯍꯜꯂꯣ ꯁꯤ ꯀꯩꯅꯣꯔꯣ ꯃꯅꯤꯄꯨꯔꯗ ꯑꯩ ꯃꯅꯤꯄꯨꯔꯗ ꯀꯣꯏꯖꯔꯛꯀꯦ ꯇꯧꯕꯅꯦꯕ ꯑꯗꯣ ꯃꯅꯤꯄꯨꯔꯒꯤ ꯀꯪꯂꯥꯒꯤ ꯃꯔꯝꯗ ꯈꯤꯇꯪ ꯈꯪꯅꯤꯡꯕꯒꯤ ꯍꯪꯅꯤꯡꯕ ꯑꯗꯨꯗꯤ ꯃꯅꯤꯄꯨꯔꯒꯤꯗ ꯑꯔꯤꯕ ꯋꯥꯔꯤ ꯍꯥꯏꯇꯥꯔꯦꯅꯦꯀꯣ ꯑꯔꯤꯕ ꯀꯔꯤ ꯀꯔꯤ ꯂꯩꯒꯦ

ꯑꯣ ꯑꯗꯨꯗꯤ ꯃꯣꯏꯅ ꯃꯔꯨ ꯑꯣꯏꯅ ꯁꯤꯖꯤꯟꯅꯈꯤꯕꯁꯤ ꯀꯔꯤ ꯀꯔꯤ ꯈꯨꯠꯂꯥꯏꯅ ꯑꯌꯥꯝꯕ ꯃꯔꯨ ꯑꯣꯏꯅ ꯁꯤꯖꯤꯟꯅꯈꯤꯒꯦ ꯃꯇꯝꯗꯨꯗ ꯑꯣ ꯑꯣ ꯑꯗꯨꯗꯤ ꯃꯈꯣꯏꯅ ꯃꯇꯝꯗꯨꯗ ꯁꯨꯝ ꯇꯧ ꯄꯥꯏꯔꯝꯕ ꯈꯣꯠꯂꯝꯕ ꯑꯗꯨꯒꯨꯝꯕꯒꯤ ꯑꯏꯕ ꯆꯦ ꯅꯣꯡ ꯍꯥꯏꯕꯗꯤ ꯈꯨꯠꯇꯥꯛ ꯍꯥꯏꯕꯗꯤ ꯂꯩꯗꯅꯀꯣ ꯑꯗꯨꯒꯨꯝꯕ ꯃꯌꯥꯝꯁꯤꯡꯗꯨꯁꯨ ꯑꯗꯨꯝ ꯎꯕ ꯐꯪꯒꯗ꯭ꯔ ꯑꯣ ꯑꯗꯨꯗꯤ ꯑꯩ ꯂꯥꯛꯆꯒꯦ ꯑꯗꯨꯗꯨꯒ ꯁꯣꯝꯒ ꯄꯨꯟꯅ ꯑꯝꯇꯪ ꯒꯥꯏꯗ ꯇꯧꯕꯤꯔꯒ ꯆꯠꯃꯤꯟꯅꯁꯦꯁꯨ ꯁꯣꯝꯅꯁꯨꯨ ꯍꯥꯏꯕꯤꯔꯛꯑꯦ ꯑꯗꯣ ꯑꯩꯅꯁꯨ ꯑꯗꯨꯝ ꯄꯥꯝꯖꯔꯝꯕꯒ ꯑꯗꯨꯝ ꯑꯣꯏꯔꯦ ꯑꯗꯨ ꯑꯣꯏꯕꯇꯥꯔꯗꯤ ꯑꯩ ꯁꯣꯏꯗꯅ ꯀꯣꯏꯊꯣꯛꯆꯔꯛꯑꯒꯦ ꯌꯥꯒꯗ꯭ꯔꯥ ꯑꯣ ꯐꯔꯦ ꯐꯔꯦ ꯑꯗꯨꯗꯤ ꯌꯥꯝ ꯅꯨꯉꯥꯏꯖꯔꯦ ꯑꯗꯨꯗꯤ ꯑꯩ ꯊꯝꯖꯔꯒꯦꯀꯣ